ꯅꯣꯡꯃ ꯑꯩꯅ ꯑꯣꯟꯂꯥꯏꯟꯗꯒꯤ ꯑꯩꯒꯤ ꯗ꯭ꯔꯦꯁꯤꯡ ꯇꯦꯕꯜ ꯑꯃꯈꯛ ꯂꯩꯕꯅꯤ ꯑꯗꯣ ꯍꯥꯏꯔꯤꯕ ꯗ꯭ꯔꯦꯁꯤꯡ ꯇꯦꯕꯜꯗꯨ ꯄꯦꯄꯔ ꯐ꯭ꯔꯥꯏ ꯍꯥꯏꯔꯤꯕ ꯀꯝꯄꯅꯤꯁꯤꯗꯒꯤ ꯂꯧꯕ ꯃꯇꯝꯗ ꯗꯦꯂꯤꯕꯔꯤ ꯑꯩꯒꯤ ꯈꯨꯠꯇ ꯌꯨꯝꯗ ꯗꯦꯂꯤꯕꯔꯤ ꯂꯥꯛꯄ ꯃꯇꯝꯗ ꯒ꯭ꯂꯥꯁꯇꯨ ꯀꯥꯏꯔꯝꯃꯤ ꯃꯁꯤ ꯀꯝꯄꯅꯤꯒꯤ ꯑꯁꯣꯏꯕ ꯑꯣꯏꯗꯧꯔꯤꯕ꯭ꯔꯥ ꯅꯠꯇ꯭ꯔꯒ ꯗꯦꯂꯤꯕꯔꯤ ꯄꯤꯔꯤꯕ ꯗꯦꯂꯤꯕꯔꯤ ꯕꯣꯏꯗꯨꯒꯤ ꯑꯁꯣꯏꯕ ꯑꯣꯏꯗꯧꯔꯤꯕ꯭ꯔꯥ ꯅꯠꯇ꯭ꯔꯒ ꯗꯦꯂꯤꯕꯔꯤ ꯀꯝꯄꯅꯤꯗꯨꯒꯤ ꯑꯁꯣꯏꯕ ꯑꯣꯏꯗꯧꯔꯤꯕ꯭ꯔꯥ ꯀꯅꯥꯒꯤ ꯑꯁꯣꯏꯕꯅꯣ ꯈꯪꯗ꯭ꯔꯦ ꯀꯝꯄ꯭ꯂꯦꯟ ꯇꯧꯐꯝꯁꯨ ꯒ꯭ꯌꯥꯟ ꯃꯦꯟ ꯇꯥꯗꯦ ꯑꯗꯣ ꯑꯩꯅ ꯗꯦꯂꯤꯕꯔꯤ ꯕꯣꯏꯗ ꯈꯔꯗꯤ ꯆꯩꯕ ꯊꯥꯡꯕ ꯇꯧꯈ꯭ꯔꯦ ꯀꯔꯤꯒꯨꯝꯕ ꯒ꯭ꯂꯥꯁ ꯌꯥꯎꯕ ꯄꯣꯠ ꯅꯠꯇ꯭ꯔꯒ ꯀꯥꯏꯒꯟꯕ ꯌꯥꯕ ꯄꯣꯠ ꯌꯥꯎꯔꯛꯄ ꯇꯥꯔꯒꯗꯤ ꯀꯔꯝ ꯍꯥꯏꯅ ꯍꯥꯞꯀꯅꯤꯁꯤ ꯃꯈꯣꯏ ꯍꯧꯖꯤꯛꯐꯥꯎ ꯈꯪꯗꯦꯕ ꯑꯗꯨ ꯈꯪꯗꯅ ꯀꯔꯝ ꯍꯥꯏꯅ ꯃꯣꯏꯅ ꯗꯦꯂꯤꯕꯔꯤ ꯄꯤꯔꯤꯅꯣ ꯍꯥꯏꯕꯗꯨꯅꯤ ꯋꯥꯔꯗ꯭ꯔꯣꯞ ꯑꯗꯨ ꯑꯩꯒꯤ ꯀꯔꯤꯗꯣ ꯒ꯭ꯂꯥꯁꯁꯨ ꯀꯥꯏꯔꯝꯃꯦ ꯑꯗꯨ ꯒ꯭ꯂꯥꯁꯁꯨ ꯍꯧꯖꯤꯛ ꯁꯤꯟꯕꯁꯨ ꯅꯪꯉꯔꯣꯏ ꯂꯨꯍꯣꯡꯕꯒꯤ ꯂꯧꯕꯅꯤ ꯑꯣꯟꯂꯤ ꯍꯞꯇꯥ ꯑꯃꯈꯛ ꯉꯥꯏꯔꯦ ꯍꯞꯇꯥ ꯑꯃꯁꯤꯗ ꯀꯔꯤꯅꯣ ꯑꯩꯅ ꯇꯧꯗꯣꯏꯁꯤ ꯃꯁꯤꯒꯤ ꯃꯑꯣꯡꯁꯤ ꯑꯣꯏ ꯇꯥꯔꯒꯗꯤ ꯗꯦꯂꯤꯕꯔꯤ ꯇꯧꯕꯒꯤ ꯊꯕꯛꯇꯨ ꯄꯨꯡꯇꯣꯛ ꯇꯣꯛꯊꯣꯛꯄꯤꯔꯣ ꯁꯤꯅꯤ ꯍꯥꯏꯔꯤꯁꯦ ꯀꯩꯝꯇ ꯀꯥꯅꯗ꯭ꯔꯦ ꯄꯥꯕ꯭ꯂꯤꯛ ꯁꯥꯔꯚꯤꯁ ꯄꯤꯕ ꯉꯝꯗ꯭ꯔꯒꯗꯤ ꯀꯔꯤꯝꯇ ꯇꯧꯕꯤꯔꯅꯨ ꯁꯤꯅꯤ ꯑꯩꯈꯣꯏ ꯊꯣꯛꯄ ꯑꯗꯨꯝ ꯃꯥꯔꯀꯦꯠꯇꯒꯤ ꯆꯠꯂꯒ ꯂꯩꯖꯔꯒꯦ ꯁꯤꯅꯤ